ꯍꯂꯣ ꯍꯂꯣ ꯑꯥ ꯐꯣꯟ ꯇꯧꯖꯔꯤꯕ ꯑꯩꯁꯦ ꯐꯣꯟ ꯇꯧꯖꯔꯛꯏꯁꯦ ꯀꯥꯡꯄꯣꯛꯄꯤꯗꯒꯤꯅꯦꯕꯀꯣ ꯀꯣꯜꯂꯤꯛ ꯌꯣꯟꯕ ꯔꯟꯖꯤꯇꯥꯒꯤ ꯗꯨꯀꯥꯟꯗꯨ ꯎꯝ ꯑꯗꯨ ꯀꯩꯅꯣꯒꯤ ꯁꯣꯝꯅ ꯌꯣꯟꯕꯤꯔꯤꯕ ꯀꯣꯜꯂꯤꯛꯁꯦ ꯇꯥꯕꯤꯕ꯭ꯔꯥ ꯀꯣꯔꯐꯨ ꯑꯇꯩ ꯂꯨꯍꯣꯡꯕ ꯑꯃꯗ ꯁꯤꯖꯤꯟꯅꯕ ꯌꯥꯕ ꯄꯣꯠꯈꯩꯁꯦ ꯂꯣꯏ ꯐꯪꯕꯤꯕ꯭ꯔꯥ ꯀꯃꯥꯏꯅ ꯇꯧꯒꯦ ꯑꯗꯨ ꯑꯩꯈꯣꯏ ꯄꯨꯈꯝ ꯎꯁꯨꯞꯇ ꯀꯩꯗ ꯁꯤꯖꯤꯟꯅꯕ ꯄꯨꯈꯝ ꯑꯆꯧꯕ ꯂꯩꯗꯅꯀꯣ ꯑꯗꯨꯒꯨꯝꯕꯁꯤꯡꯁꯤ ꯀꯦ ꯖꯤꯗ ꯑꯣꯟꯕꯤꯕ꯭ꯔꯥ ꯅꯠꯇ꯭ꯔꯒ ꯄꯤꯁ ꯑꯃꯃꯝꯒꯤ ꯑꯣꯏꯅ ꯆꯠꯄ꯭ꯔꯥ ꯀꯃꯥꯏꯅ ꯇꯧꯒꯦ

ꯑꯥ ꯎꯝ ꯃꯔꯨꯞ ꯑꯣꯏꯅ ꯇꯧꯕꯗꯤ ꯅꯠꯇꯦ ꯑꯩꯈꯣꯏꯒꯤ ꯍꯤꯡꯈꯣꯜꯅꯨꯡꯒꯤ ꯃꯧꯒꯩꯒꯤꯁꯦ ꯑꯁꯤꯒꯤ ꯑꯩꯈꯣꯏꯒꯤ ꯑꯣꯏꯅ ꯂꯩꯔꯒ ꯊꯝꯁꯤ ꯇꯧꯕꯅꯦꯕ ꯑꯩꯈꯣꯏꯅ ꯑꯝꯇꯪꯈꯛ ꯂꯧꯒꯅꯦꯕ ꯎꯝ ꯊꯥ ꯈꯨꯗꯤꯡꯒꯤ ꯑꯗꯨꯒ ꯑꯩꯈꯣꯏꯒꯤ ꯀꯣꯔꯐꯨ ꯑꯆꯧꯕꯗꯨ ꯂꯩꯗꯅ ꯑꯩꯈꯣꯏ ꯌꯥꯝꯅ ꯍꯦꯟ ꯆꯥꯎꯕ ꯑꯩꯈꯣꯏ ꯃꯌꯥꯏꯒꯤ ꯆꯥꯡꯗꯣ ꯑꯗꯨꯅ ꯀꯦꯖꯤꯗ ꯀꯌꯥꯃꯨꯛꯀꯤ ꯆꯥꯡꯗ ꯁꯥꯕꯤꯒꯦ ꯑꯗꯨꯒꯤ ꯑꯣ ꯍꯣꯏ ꯀꯣꯔꯐꯨꯗꯨꯁꯨ ꯂꯧꯖꯒꯦ ꯀꯣꯔꯐꯨꯗꯨꯗꯤ ꯇꯔꯥꯃꯨꯛꯇꯪ ꯂꯧꯒꯅꯤꯕꯀꯣ ꯑꯩꯈꯣꯏ ꯑꯗꯒꯤ ꯇꯤꯟ ꯑꯩꯈꯣꯏꯒꯤ ꯄꯣꯠꯇꯤ ꯈꯔꯗꯤ ꯌꯥꯝꯒꯗꯣꯔꯤꯕ ꯂꯧꯕꯁꯦ ꯑꯗꯨ ꯅꯨꯃꯤꯠꯁꯦ ꯑꯗꯨꯝ ꯀꯔꯤ ꯀꯔꯤ ꯅꯨꯃꯤꯠ ꯍꯥꯡꯕꯤꯒꯦ ꯀꯃꯥꯏꯅ ꯇꯧꯒꯦ ꯍꯣꯏ ꯑꯣ ꯑꯣ ꯑꯣ ꯑꯗꯨꯒ ꯑꯩꯈꯣꯏꯒꯤ ꯀꯔꯤ ꯍꯥꯏꯅꯤ ꯂꯥꯏꯒꯤ ꯀꯣꯟ ꯑꯔꯪꯕ ꯍꯥꯏ ꯂꯩꯗꯅꯀꯣ ꯐꯪꯕꯤꯕ ꯅꯠꯇ꯭ꯔꯣ ꯙꯨꯞ ꯊꯥꯕꯒꯤꯗꯣ ꯑꯥ ꯑꯣ ꯑꯗꯨꯗꯤ ꯑꯩꯈꯣꯏ ꯅꯣꯡꯃ

ꯑꯥ ꯎꯝ ꯎꯝ ꯎꯝ ꯍꯣꯏ ꯑꯥ ꯍꯣꯏ ꯑꯗꯨꯗꯤ ꯄꯣꯠꯇꯤ ꯈꯔꯗꯤ ꯌꯧꯔꯝꯗꯧ ꯃꯥꯟꯗꯔꯦ ꯍꯣꯏ ꯍꯣꯏ ꯌꯦꯡꯉꯒ ꯑꯩꯈꯣꯏꯁꯨ ꯌꯥꯝ ꯍꯦꯟꯅ ꯐꯠꯇꯕ ꯄꯣꯠꯇꯤ ꯂꯧꯅꯤꯡꯗꯦ ꯂꯧꯅꯤꯡꯗꯦ ꯌꯨꯝꯗ ꯊꯝꯃꯒ ꯑꯗꯨꯝ ꯑꯩꯈꯣꯏꯒꯤ ꯇꯨꯡꯀꯣꯏꯅ ꯁꯤꯖꯤꯟꯅꯗꯣꯏꯅꯤꯕꯀꯣ ꯑꯩꯈꯣꯏ ꯑꯗꯨꯗ ꯈꯔ ꯍꯣꯏ ꯑꯗꯨ ꯌꯦꯡꯉꯒ ꯀꯩꯅꯣ ꯇꯧꯖꯒꯦ ꯍꯣꯏ ꯑꯗꯨꯃꯥꯏꯅ ꯗꯦꯠ ꯑꯩꯈꯣꯏ ꯈꯔ ꯃꯥꯡꯖꯧꯅꯅ ꯗꯦꯠ ꯁꯕꯦꯟ ꯑꯗꯨꯒꯨꯝꯕꯗ ꯅꯨꯡꯇꯤꯒꯤ ꯍꯥꯡꯉꯦ ꯍꯥꯏꯔꯕꯅꯤꯅꯀꯣ ꯍꯣꯏ ꯃꯔꯛꯁꯤꯗ ꯅꯨꯃꯤꯠ ꯑꯐꯕ ꯑꯃ ꯌꯦꯡꯉꯒ ꯑꯗꯨꯗ ꯂꯥꯛꯆꯔꯒꯦ ꯑꯗꯨꯒ ꯑꯗꯨꯒ ꯄꯣꯠꯁꯨ ꯑꯗꯨꯝ ꯂꯧꯖꯔꯒꯦ ꯎꯝ ꯍꯣꯏ ꯑꯣ ꯃꯤꯅ ꯁꯨꯝ ꯍꯥꯏꯅꯔꯛꯄ ꯑꯗꯨꯗꯒꯤ ꯁꯨꯝ ꯅꯝꯕꯔꯗꯨ ꯂꯧꯔꯒ ꯇꯧꯖꯔꯛꯄꯅꯤ ꯍꯣꯏ ꯑꯩ ꯁꯣꯏꯗꯅꯕ ꯗꯦꯠ ꯁꯕꯦꯟ ꯅꯠꯇ꯭ꯔꯒ ꯑꯩꯠꯁꯤꯗ ꯑꯩ ꯐꯣꯟ ꯇꯧꯖꯔꯒꯦ ꯑꯗꯨꯒ ꯑꯗꯨꯗ ꯁꯣꯏꯗꯅ ꯂꯥꯛꯆꯔꯒꯦ ꯎꯝ ꯊꯝꯖꯔꯒꯦꯀꯣ ꯑꯗꯨ